ꯍꯜꯂꯣ ꯁꯤ ꯑꯜꯍꯌꯥꯠ ꯔꯦꯁꯇꯨꯔꯦꯟ ꯑꯣꯏꯕꯤꯔꯕꯣ ꯑꯆꯥꯄꯣꯠ ꯈꯤꯇ ꯂꯧꯖꯒꯦꯅ ꯇꯧꯕꯅꯦ ꯕ꯭ꯔꯤꯌꯥꯅꯤ ꯍꯥꯞ ꯑꯅꯤꯒ ꯆꯤꯀꯟ ꯂꯣꯂꯤꯄꯣꯞ ꯐꯨꯜ ꯑꯝꯒ ꯃꯣꯃꯣ ꯄꯦꯛ ꯑꯃꯒ ꯑꯩꯈꯣꯏ ꯏꯃꯥꯅꯕꯤ ꯃꯁꯦꯟ ꯆꯥꯃꯤꯟꯅꯒꯦ ꯇꯧꯕꯅꯤꯗ ꯊꯤꯜꯂꯛꯀꯗꯕ ꯃꯐꯝꯕꯨꯗꯤ ꯍꯥꯏꯖꯔꯛꯑꯒꯦ ꯃꯣꯔꯦ ꯃꯨꯁꯂꯤꯝ ꯅꯒꯔ ꯋꯥꯔꯠ ꯅꯝꯕꯔ ꯐꯥꯏꯚꯀꯤꯅꯦ ꯅꯨꯔ ꯃꯣꯍꯃꯠ ꯑꯗꯨꯒꯤꯗ ꯑꯗꯨꯝ ꯍꯣꯏ ꯍꯣꯏ ꯌꯥꯝ ꯅꯨꯡꯉꯥꯏꯖꯔꯦ ꯑꯗꯨꯗ ꯑꯗꯨꯝ ꯂꯥꯛꯄꯤꯔꯣ